ꯎꯝ ꯍꯜꯂꯣ ꯒꯥꯔꯤꯁꯦ ꯀꯔꯝꯕ ꯒꯥꯔꯤꯅꯣ ꯄꯥꯝꯕꯤꯔꯤꯁꯤꯕꯣ ꯑꯥ ꯀꯔꯝꯕ ꯒꯥꯔꯤ ꯍꯥꯏꯕ ꯑꯝꯇ ꯍꯟꯅ ꯁꯦꯡꯅ ꯇꯥꯍꯧꯗ꯭ꯔꯦ ꯑꯣ ꯎꯝ ꯎꯝ ꯑꯥ ꯂꯨꯄꯥ ꯂꯤꯁꯤꯡ ꯑꯃꯒ ꯆꯥꯝꯉꯥ ꯐꯥꯎꯗꯤ ꯁꯨꯃꯥꯏꯅ ꯂꯧꯅꯤꯡꯉꯤ ꯂꯨꯄꯥ ꯆꯥꯝꯃꯒꯨꯝꯕ ꯌꯦꯡꯒꯦ ꯅꯪꯒꯤ ꯀ꯭ꯋꯥ ꯆꯥꯅꯅꯕ ꯑꯣꯏꯅ ꯍꯟꯒꯦ ꯑꯗꯒꯤꯗꯤ ꯇꯥꯕ ꯉꯝꯃꯔꯣꯏ ꯇꯥꯕ ꯉꯝꯃꯔꯣꯏ ꯃꯔꯝꯗꯤ ꯎꯝ ꯍꯣꯏ ꯍꯣꯏ ꯑꯗꯨꯗꯤ ꯑꯩ ꯒꯥꯔꯤ ꯊꯧꯗꯣꯔꯛꯑꯒꯦ ꯑꯗꯨꯒ ꯂꯥꯛꯑꯒꯦ ꯑꯗꯨꯝ ꯃꯐꯝꯗꯨꯗ ꯂꯦꯡꯗꯅ ꯑꯗꯨꯝ ꯂꯦꯞꯄꯒ ꯑꯗꯨꯝ ꯂꯩꯕꯤꯔꯝꯗꯕ ꯅꯠꯇ꯭ꯔꯣ ꯁꯤ ꯅꯝꯕꯔꯁꯦ ꯑꯗꯨꯝ ꯄꯥꯏꯒꯗꯕ ꯅꯠꯇ꯭ꯔꯣ ꯎꯝ ꯎꯝ ꯃꯥꯟꯅꯤ ꯍꯣꯏ ꯍꯣꯏ ꯐꯔꯦ ꯐꯔꯦ ꯂꯥꯛꯑꯒꯦ ꯑꯗꯨꯗꯤꯀꯣ ꯊꯝꯃꯣ ꯊꯝꯃꯣ ꯃꯃꯟꯁꯦ ꯅꯪꯅꯁꯨ ꯒꯥꯔꯤꯁꯣ ꯆꯠꯂꯨꯔꯒ ꯀꯩꯗꯧꯔꯦ ꯑꯗꯨꯒ ꯑꯦꯁꯤ ꯑꯃꯨꯛ ꯊꯥꯎ ꯈꯣꯠꯂꯨ ꯑꯗꯨ ꯑꯗꯥꯅ ꯑꯃꯨꯛ ꯍꯥꯏꯔꯦ ꯑꯦꯁꯤ ꯑꯃꯨꯛ ꯊꯥꯔꯦ ꯊꯥꯎꯗꯨ ꯃꯌꯥꯝ ꯆꯥꯔꯦ ꯑꯗꯨꯗꯤ ꯈꯔ ꯍꯥꯞꯄꯤꯎ ꯍꯥꯏꯕꯅꯤ ꯑꯩꯁꯨ ꯐꯔꯦ ꯍꯣ ꯎꯝ ꯍꯣꯏ ꯍꯣꯏ ꯍꯣꯏ ꯌꯥꯔꯦ ꯌꯥꯔꯦ ꯎꯝ ꯐꯔꯦ ꯐꯔꯦ